ꯊꯧꯕꯥꯜ ꯖꯤꯂꯥ ꯑꯁꯤꯗ ꯌꯨꯝ ꯌꯨꯝ ꯀꯩꯁꯤꯡꯁꯦ ꯑꯌꯥꯝꯕꯅ ꯃꯦꯟꯂꯤ ꯀꯆꯥ ꯑꯣꯏꯅ ꯁꯥꯏ ꯑꯌꯥꯝꯕ ꯊꯧꯕꯥꯜ ꯖꯤꯂꯥ ꯑꯁꯤꯗ ꯈꯤꯇꯪ ꯂꯥꯏꯔꯕ ꯑꯦ ꯗꯤꯁꯇ꯭ꯔꯤꯛ ꯖꯤꯂꯥ ꯑꯣꯏꯅ ꯇꯧꯋꯤ ꯑꯗꯨ ꯃꯥꯒꯤ ꯏꯗꯨꯀꯦꯁꯟ ꯁꯤꯁꯇꯦꯝꯒꯤ ꯑꯣꯏꯅ ꯑꯣꯞꯁꯟꯁꯨ ꯐꯪꯉꯤ ꯏꯗꯨꯀꯦꯁꯟ ꯑꯗꯒꯤ ꯔꯤꯑꯦꯜ ꯏꯁꯇꯦꯠꯀꯤ ꯑꯣꯏꯅ ꯑꯩꯈꯣꯏꯒꯤ ꯀꯥ ꯕꯔꯥ ꯁꯥꯟꯅꯉꯥꯏꯒꯤ ꯑꯣꯏꯅꯁꯨ ꯊꯧꯕꯥꯜ ꯖꯤꯂꯥ ꯑꯁꯤꯗ ꯑꯗꯨꯒꯤ ꯏꯟꯐ꯭ꯔꯥꯏꯁꯇ꯭ꯔꯛꯆꯔ ꯂꯩ